ꯑꯩ ꯖꯒꯣꯏꯒꯤ ꯑꯣꯏꯕ ꯔꯤꯌꯦꯜ ꯁꯣꯔꯠ ꯌꯦꯡꯖꯩ ꯑꯗꯨꯒ ꯁꯣꯁꯦꯜ ꯃꯦꯗꯤꯌꯥꯗ ꯄꯥꯝꯖꯕ ꯖꯒꯣꯏ ꯁꯥꯕ ꯃꯤ ꯈꯔꯗꯨꯗꯤ ꯁꯣꯃꯥ ꯕꯤꯖꯨ ꯊꯣꯏꯊꯣꯏ ꯇꯣꯟꯗꯣꯟ ꯒꯥꯏꯇ꯭ꯔꯤ ꯃꯈꯣꯏꯁꯤꯡ ꯑꯁꯤꯁꯨ ꯑꯗꯨꯝ ꯁꯣꯁꯦꯜ ꯃꯦꯗꯤꯌꯥꯗ ꯑꯗꯨꯝ ꯔꯤꯌꯦꯜ ꯚꯤꯗꯤꯑꯣ ꯗꯥꯟꯁ ꯑꯗꯨꯝ ꯇꯧꯋꯤ